ꯌꯥꯏꯌꯦ ꯑꯩꯁꯨ ꯅꯉꯣꯟꯗ ꯍꯥꯏꯒꯦ ꯇꯧꯔꯃꯂꯤꯅꯦ ꯉꯁꯤꯁꯦ ꯅꯣꯡ ꯋꯤꯟꯇꯔꯁꯨ ꯑꯗꯨꯝ ꯅꯨꯡꯉꯥꯏꯕꯅꯤꯅ ꯍꯧꯔꯦꯟ ꯄꯨꯡ ꯃꯔꯤꯒꯤꯗ ꯆꯠꯁꯦ ꯌꯥꯔꯕ꯭ꯔꯥ ꯅꯪꯒꯤ ꯀꯔꯤ ꯃꯣꯠ ꯂꯩ ꯌꯥꯝ ꯐꯔꯦ ꯑꯩꯗꯤ ꯆꯠꯅꯕ ꯄꯣꯠꯁꯦ ꯂꯩꯇꯦꯅ ꯂꯩꯔꯝꯂꯤꯅꯤ ꯒꯥꯔꯤꯁꯨ ꯂꯩꯇꯕ ꯒꯥꯔꯤ ꯄꯨꯊꯣꯛꯈꯤꯕ ꯑꯗꯨꯅ ꯅꯪ ꯑꯗꯨꯝ ꯂꯥꯛꯑꯣ ꯑꯗꯨꯗꯤ ꯏꯕꯥꯟꯅꯤ ꯆꯠꯃꯤꯟꯅꯔꯁꯤ ꯉꯁꯤ ꯐꯤꯂꯝꯗꯨꯁꯨ ꯌꯥꯝ ꯅꯨꯡꯉꯥꯏꯅꯦꯅ ꯍꯥꯏ ꯇꯤꯀꯦꯠꯄꯨ ꯍꯣꯏ ꯑꯗꯨ ꯇꯤꯀꯦꯠꯇꯤ ꯑꯩ ꯑꯗꯨꯝ ꯑꯩ ꯀꯛꯄꯤꯔꯒꯦ ꯑꯩ ꯄꯨꯊꯣꯛꯆꯔꯒꯦ ꯀꯅꯥ ꯀꯅꯥ ꯂꯥꯛꯇꯣꯏꯅꯣ ꯍꯣꯏ ꯂꯥꯛꯑꯣ ꯌꯥꯔꯦ ꯑꯩꯗꯤ ꯏꯇꯣꯝꯇ ꯆꯠꯂꯒꯦ ꯑꯗꯨꯒ ꯏꯇꯣꯝꯇꯅꯤ ꯑꯗꯨꯅ ꯑꯗꯨꯝ ꯅꯣꯏꯒ ꯆꯠꯃꯤꯟꯅꯔꯁꯤ ꯑꯗꯨꯒ ꯌꯦꯡꯂꯨꯔꯁꯤ ꯎꯝ ꯊꯝꯖꯔꯒꯦ